ꯍꯜꯂꯣ ꯅꯪꯒꯤꯗꯣ ꯂꯥꯏꯍꯧ ꯑꯣꯏꯕꯅꯤꯅ ꯑꯗꯨꯝ ꯈꯤꯇꯪ ꯑꯆꯝꯕ ꯆꯥꯈꯨꯑꯣ ꯏꯁꯤꯡꯗꯨꯁꯨ ꯑꯁꯥꯕ ꯑꯗꯨꯝ ꯊꯛꯈꯣꯕ ꯑꯗꯨꯒ ꯗꯣꯛꯇꯔꯅ ꯏꯔꯛꯄ ꯍꯤꯗꯥꯛ ꯁꯤꯡꯗꯨꯁꯨ ꯑꯗꯨꯝ ꯆꯥꯡ ꯅꯥꯏꯅ ꯆꯥꯈꯣ ꯑꯗꯨꯒ ꯇꯦꯝꯄꯔꯦꯆꯔꯗꯨꯁꯨ ꯑꯌꯨꯛꯇ ꯑꯃꯨꯛ ꯅꯨꯃꯤꯗꯥꯡ ꯋꯥꯏꯔꯝꯗ ꯑꯃꯨꯛ ꯑꯗꯨꯝ ꯆꯦꯛ ꯇꯧꯕꯤꯌꯣ